ꯁꯥꯟꯅ ꯈꯣꯠꯅꯕ ꯃꯇꯝꯗ ꯑꯩꯈꯣꯏꯅ ꯑꯁꯣꯛ ꯑꯄꯟ ꯌꯥꯎꯔꯛꯄ ꯍꯥꯏꯁꯦ ꯑꯌꯥꯝꯕ ꯑꯩꯅ ꯁꯥꯟꯅ ꯈꯣꯠꯅꯕꯗ ꯑꯁꯣꯛ ꯑꯄꯟ ꯑꯄꯟꯕ ꯑꯣꯏꯅꯉꯥꯏꯒꯤ ꯃꯁꯥꯟꯅꯁꯦ ꯑꯩꯅ ꯐꯨꯠꯕꯣꯜ ꯁꯥꯟꯅꯕꯁꯤꯅꯦꯅ ꯈꯜꯂꯦ ꯑꯗꯨꯒ ꯑꯩꯈꯣꯏ ꯃꯁꯦꯟ ꯏꯃꯥꯟꯅꯕ ꯃꯁꯦꯟ ꯐꯨꯠꯕꯣꯜ ꯁꯥꯟꯅꯃꯤꯟꯅꯕ ꯃꯇꯝꯗ ꯑꯩꯈꯣꯏꯅ ꯈꯣꯡꯗ ꯀꯥꯎꯁꯤꯟꯕ ꯑꯗꯩ ꯈꯨꯔꯧ ꯊꯨꯅꯔꯒ ꯈꯣꯡ ꯂꯩꯊꯦꯛ ꯈꯣꯇꯦꯛ ꯇꯧꯕ ꯃꯇꯝꯗ ꯑꯩꯈꯣꯏꯅ ꯍꯥꯏꯗꯤ ꯏꯁꯥꯗ ꯕꯦꯟꯗꯦꯖ ꯀꯩꯀꯥ ꯐꯥꯔꯁ ꯑꯦꯗ ꯌꯥꯎꯔꯛꯑꯗꯤ ꯑꯩꯈꯣꯏꯅ ꯁꯣꯛꯂꯤꯕ ꯃꯤꯗꯨ ꯑꯗꯨꯝ ꯐꯥꯔꯁ ꯑꯦꯗ ꯄꯤꯔꯒ ꯍꯣꯁꯄꯤꯇꯥꯜ ꯑꯅꯛꯄ ꯑꯃꯗ ꯌꯦꯡꯍꯟꯕꯤꯔꯅꯤ ꯑꯗꯨ ꯅꯠꯇ꯭ꯔꯒꯅ ꯏꯁꯥꯗ ꯌꯥꯎꯔꯝꯗ꯭ꯔꯦ ꯍꯥꯏꯔꯒꯁꯨ ꯑꯅꯛꯄ ꯐꯥꯔꯃꯥꯁꯤ ꯑꯃꯗ ꯆꯠꯂꯒ ꯑꯩꯈꯣꯏꯅ ꯐꯥꯔꯁ ꯑꯦꯗ ꯂꯧꯔꯕ ꯃꯇꯨꯡꯗ ꯍꯣꯁꯄꯤꯇꯥꯜꯗ ꯀꯔꯤ ꯍꯦꯟꯖꯤꯟꯅ ꯁꯣꯛꯏ ꯈꯣꯠꯂꯤ ꯍꯥꯏꯕꯗꯨ ꯌꯦꯡꯂꯒ ꯍꯤꯗꯥꯛ ꯆꯥꯔꯒ ꯑꯗꯨꯃꯥꯏꯅ ꯐꯅꯩ